ꯑꯣ ꯍꯂꯣ ꯑꯁꯤ ꯅꯍꯥꯟ ꯑꯩꯅ ꯏꯁꯇꯨꯗꯦꯟ ꯀꯧꯅꯕꯗꯨ ꯅꯠꯇ꯭ꯔꯣ ꯑꯗꯨ ꯃꯇꯝꯗ ꯑꯩ ꯁꯪꯗꯕꯒꯤ ꯅꯪꯕꯨ ꯀꯣꯜ ꯇꯧꯕ ꯉꯝꯗꯦ ꯑꯗꯨ ꯅꯪ ꯀꯔꯤ ꯍꯪꯅꯤꯡꯕ ꯍꯧꯖꯤꯛ ꯍꯪꯕ ꯌꯥꯏ ꯑꯧ ꯑꯧ

ꯑꯥ ꯍꯣꯏ ꯌꯥꯏꯌꯦ ꯑꯩꯁꯨ ꯌꯥꯝ ꯍꯔꯥꯎꯋꯦ ꯅꯪꯅ ꯄꯨꯛꯅꯤꯡ ꯆꯪꯅ ꯑꯁꯨꯃꯥꯏꯅ ꯍꯪꯕꯁꯦ ꯑꯗꯨ ꯑꯩꯅ ꯍꯥꯏꯅꯤꯡꯕꯁꯤꯗꯤ ꯅꯪꯁꯤ ꯏꯁꯄꯦꯁꯤꯄꯤꯛ ꯑꯣꯏꯅ ꯑꯩꯅ ꯅꯪꯒꯤ ꯀꯦꯔꯤꯌꯔꯗꯨ ꯀꯗꯥꯏ ꯆꯠꯅꯤꯡꯕ ꯅꯠꯇꯦ ꯑꯩꯅ ꯍꯪꯕꯗꯤ ꯅꯪꯒꯤ ꯀꯦꯔꯤꯌꯔꯗꯤ ꯏꯁꯄꯦꯗꯤꯐꯤꯛ ꯑꯣꯏꯅ ꯏꯁꯇꯗꯤ ꯇꯧꯅꯤꯡꯕ

ꯅꯪꯅ ꯆꯨꯁ ꯇꯧꯔꯒ ꯅꯪꯅ ꯑꯗꯨꯝ ꯏꯁꯇꯗꯤ ꯇꯧꯔꯒ ꯑꯞꯇꯔ ꯐꯣꯔ ꯏꯌꯔꯁ ꯀꯣꯔꯁꯇꯨꯗ ꯅꯪꯅ ꯅꯪꯒꯤ ꯄꯔꯐꯣꯔꯃꯦꯟꯁ ꯑꯣꯏꯅ ꯅꯪꯕꯨ ꯁꯦꯂꯦꯛ ꯇꯧꯔꯒ ꯍꯣꯁꯄꯤꯇꯥꯜ ꯀꯌꯥꯗ ꯅꯪꯕꯨ ꯗꯤꯁꯇ꯭ꯔꯤꯕ꯭ꯌꯨꯠ ꯇꯧꯕꯤꯒꯅꯤ ꯑꯗꯨꯒ ꯂꯥꯏꯔꯤꯛ ꯄꯥꯕ ꯍꯥꯏꯕꯁꯦ ꯌꯥꯝ ꯆꯥꯡ ꯅꯥꯏꯅ ꯄꯥꯒꯗꯧꯕꯅꯤ ꯂꯥꯏꯔꯤꯛ ꯌꯥꯝ ꯄꯥꯕ ꯍꯥꯏꯕꯁꯤ ꯌꯥꯝꯅ ꯗꯔꯀꯥꯔ ꯑꯣꯏꯌꯦ ꯑꯗꯨꯒ ꯅꯈꯣꯏꯒꯤ ꯔꯤꯗꯤꯡ ꯍꯦꯕꯤꯠ ꯏꯁꯇꯗꯤ ꯍꯦꯕꯤꯠ ꯅꯈꯣꯏꯅ ꯏꯁꯇꯗꯤ ꯔꯨꯇꯤꯟꯁꯨ ꯐꯖꯅ ꯁꯦꯝꯃꯦ ꯍꯥꯏꯔꯒ ꯐꯣꯂꯣ ꯇꯧꯔꯒ ꯅꯣꯏꯅ ꯇꯧꯕ ꯐꯒꯅꯤ ꯑꯦ ꯑꯦ ꯑꯦ